ꯏꯕꯨꯛꯁꯦ ꯑꯩ ꯑꯦꯃꯖꯣꯟꯗꯒꯤ ꯑꯩꯈꯣꯏꯒꯤ ꯔꯣꯕꯔ꯭ꯠ ꯀꯦ ꯀꯤꯌꯣꯁꯥꯀꯤ ꯑꯃꯦꯔꯤꯀꯟ ꯑ ꯑꯦ ꯑꯦ ꯑꯦꯟꯇꯔꯄ꯭ꯔꯦꯅꯔꯅꯤ ꯃꯥꯅ ꯏꯕ ꯂꯥꯏꯔꯤꯛ ꯔꯤꯆ ꯗꯦꯠ ꯑꯦꯟ ꯄꯣꯔ ꯗꯦꯠ ꯍꯥꯏꯅ ꯑꯃ ꯄꯔꯆꯦꯁ ꯇꯧꯖꯈꯤ ꯁꯤꯒꯤ ꯂꯥꯏꯔꯤꯛꯁꯦ ꯑꯩꯅ ꯄꯥꯕ ꯃꯇꯝꯗ ꯌꯥꯝꯅ ꯀꯥꯟꯅꯈꯤ ꯀꯔꯤꯒꯤꯅꯣ ꯍꯥꯏꯕ ꯃꯇꯝꯗ ꯑꯩꯈꯣꯏꯒꯤ ꯃꯤꯑꯣꯏꯕ ꯑꯃꯅ ꯑꯈꯣꯏꯒꯤ ꯑꯩꯈꯣꯏꯒꯤ ꯃꯤꯑꯣꯏꯕꯒꯤ ꯃꯄꯣꯛꯇ ꯑꯈꯣꯏꯅ ꯄꯩꯁꯥ ꯄꯥꯏꯕ ꯃꯤ ꯑꯃꯅ ꯄꯩꯁꯥꯁꯦ ꯑꯗꯨꯝ ꯂꯧꯁꯤꯜꯂꯒ ꯈꯣꯝꯖꯤꯜꯂꯒ ꯍꯥꯏꯗꯤ ꯅꯨꯡꯉꯥꯏꯖꯕꯗꯣ ꯍꯥꯏꯕꯗꯤ ꯑꯩꯈꯣꯏꯒꯤ ꯄꯩꯁꯥꯁꯦ ꯄꯥꯏꯗꯕ ꯄꯥꯏꯗꯕ ꯃꯤ ꯑꯃꯅ ꯄꯩꯁꯥ ꯄꯥꯏꯅꯤꯡꯕ ꯍꯥꯏꯕꯁꯦ ꯅꯦꯆꯔꯦꯜ ꯏꯟꯁ꯭ꯇꯤꯡꯅꯤ ꯑꯗꯨꯒ ꯄꯩꯁꯥ ꯄꯥꯏꯕ ꯃꯤ ꯑꯃꯅ ꯀꯩꯗꯧꯅꯨꯡꯗ ꯃꯥꯒꯤ ꯃꯄꯨꯟꯁꯤꯗ ꯄꯩꯁꯥ ꯄꯥꯏꯅꯤꯡꯗꯦ ꯍꯥꯏꯅ ꯈꯜꯂꯛꯄ ꯃꯤꯀꯨꯞꯇꯤ ꯀꯩꯁꯨ ꯌꯥꯎꯔꯛꯑꯣꯏ ꯀꯔꯤꯒꯤꯅꯣ ꯍꯥꯏꯕꯗ ꯃꯅꯤ ꯕ꯭ꯔꯤꯡ꯭ꯁ ꯍꯦꯄꯤꯅꯦꯁ ꯍꯥꯏꯕꯒꯤ ꯀꯣꯛ ꯑꯃꯒꯤ ꯀꯩꯅꯣꯗ ꯂꯥꯛꯀꯅꯤ ꯍꯧꯖꯤꯛꯀꯤ ꯑꯩꯈꯣꯏꯒꯤ ꯃꯤ ꯑꯩꯈꯣꯏꯒꯤ ꯄꯩꯁꯥ ꯄꯥꯏꯕ ꯃꯤꯑꯣꯏꯕ ꯑꯝꯅ